ꯑꯩꯁꯦ ꯑꯩ ꯏꯁꯥꯃꯛ ꯂꯥꯏꯔꯤꯛ ꯄꯥꯔꯒ ꯀꯞꯈꯤꯕꯗꯤ ꯑꯩ ꯉꯁꯤ ꯐꯥꯎꯕꯗꯤ ꯌꯥꯎꯗ꯭ꯔꯤ ꯑꯗꯨꯕꯨ ꯑꯩꯅ ꯑꯩꯒꯤ ꯋꯥꯈꯟ ꯆꯤꯡꯁꯤꯟꯖꯕ ꯍꯥꯏꯌꯨ ꯍꯥꯏꯔꯒꯗꯤ ꯑꯩꯅ ꯄꯤꯛꯂꯤꯉꯩ ꯃꯇꯝꯗ ꯀ꯭ꯂꯥꯁ ꯊ꯭ꯔꯤ ꯐꯣꯔ ꯐꯥꯏꯞ ꯁꯤꯛꯁ ꯑꯗꯨꯃꯥꯏ ꯀꯔꯛꯄ ꯃꯇꯝꯗ ꯑꯩꯈꯣꯏꯗ ꯌꯥꯝꯅ ꯃꯣꯔꯦꯜ ꯁꯥꯏꯟꯁꯀꯤ ꯇꯥꯏꯞꯇ ꯑꯩꯈꯣꯏꯗ ꯌꯥꯝꯅ ꯐꯣꯝꯂꯤꯒꯤ ꯃꯇꯥꯡ ꯑꯗꯒꯤꯗꯤ ꯃꯆꯤꯟ ꯃꯅꯥꯎꯒꯤ ꯅꯤꯡꯉꯣꯟ ꯆꯥꯀꯧꯕꯒꯤ ꯑꯗꯨꯒꯨꯝꯕ ꯌꯥꯎꯔꯛꯄꯁꯤꯡꯗꯣ ꯌꯥꯝꯅ ꯍꯥꯏꯗꯤ ꯑꯩꯉꯣꯟꯗ ꯌꯥꯝꯅ ꯍꯥꯔꯠ ꯇꯆꯤꯡ ꯑꯣꯏꯕ ꯍꯥꯏꯇꯔꯦ ꯑꯩꯅ ꯌꯥꯝꯅ ꯄꯨꯛꯅꯤꯡ ꯅꯨꯡꯁꯤꯖꯕ ꯑꯗꯒꯤꯗꯤ ꯋꯥꯈꯟ ꯑꯗꯨꯗꯣ ꯄꯥꯔꯨꯔꯒ ꯋꯥꯈꯟꯗ ꯌꯥꯝꯅ ꯋꯥꯈꯟ ꯈꯜꯍꯟꯕ ꯑꯃꯈꯛꯇꯤ ꯑꯣꯏꯈꯤ